ꯍꯜꯂꯣ ꯍꯜꯂꯣ ꯁꯥꯔ ꯀꯩꯅꯣꯅꯦ ꯑꯩꯈꯣꯏꯒꯤ ꯂꯝ ꯀꯣꯏꯕ ꯂꯥꯛꯆꯕꯅꯦ ꯑꯗꯣ ꯑꯩꯈꯣꯏ ꯈꯣꯡꯖꯣꯝꯒꯤꯁꯤꯗ ꯁꯥꯔꯈꯣꯏꯒꯤ ꯇꯤꯛꯀꯦꯠ ꯃꯃꯟꯖꯦ ꯀꯃꯥꯏ ꯇꯧꯒꯦ ꯑꯩꯈꯣꯏ ꯇꯤꯛꯀꯦꯠ ꯈꯔ ꯂꯧꯖꯒꯦ ꯇꯧꯕꯅꯦ ꯑꯗꯣ ꯁꯥꯔ ꯈꯣꯏꯒꯤ ꯁ꯭ꯇꯨꯗꯦꯟ ꯑꯩꯈꯣꯏꯖꯦ ꯂꯥꯛꯆꯔꯤꯖꯦ ꯁ꯭ꯇꯨꯗꯦꯟꯅ ꯑꯅꯝꯕꯅꯦ ꯑꯗꯨꯒ ꯁ꯭ꯇꯨꯗꯦꯟ ꯅꯠꯇꯕ ꯑꯣꯖꯥꯈꯩ ꯑꯗꯨꯒ ꯇꯣꯉꯥꯟ ꯇꯣꯉꯥꯟꯕ ꯑꯇꯣꯞꯄ ꯈꯥꯔ ꯑꯃꯒ ꯑꯗꯣ ꯁꯤ ꯁ꯭ꯇꯨꯗꯦꯟꯒꯩꯖꯦ ꯑꯣꯐꯔ ꯈꯔ ꯀꯩꯅꯣ ꯀꯟꯁꯦꯁꯟ ꯈꯔ ꯄꯤ ꯌꯥꯔꯣꯏꯗ꯭ꯔꯥ ꯑꯥ ꯑꯩꯈꯣꯏꯖꯦ ꯒꯥꯔꯤ ꯕꯁ ꯑꯃ ꯂꯥꯛꯆꯕꯅꯦ ꯑꯗꯣ ꯑꯈꯣꯏꯒꯤ ꯁꯤꯗ ꯀꯩꯅꯣ ꯇꯧꯕꯃ ꯃꯅꯨꯡꯗ ꯆꯪꯉꯒ ꯌꯦꯡꯕꯖꯤꯗ ꯑꯩꯈꯣꯏꯒꯤ ꯀꯩꯅꯣꯗꯣ ꯒꯥꯏꯗ ꯇꯧꯕꯤꯅꯕ ꯃꯤ ꯂꯩꯒꯗ꯭ꯔꯥ ꯀꯃꯥꯏ ꯇꯧꯅꯤ ꯎꯝ ꯌꯥꯝ ꯅꯨꯡꯉꯥꯏꯖꯔꯦ ꯑꯗꯣ ꯑꯈꯣꯏ ꯑꯉꯥꯡꯁꯤꯡꯖꯤꯒꯤ ꯈꯔ ꯃꯈꯩ ꯗꯤꯁꯀꯥꯎꯟꯗꯣ ꯇꯧꯕꯤꯔꯣ ꯑꯩꯈꯣꯏꯁꯤ ꯀꯩꯅꯣ ꯁ꯭ꯇꯥꯐ ꯀꯨꯝꯕ ꯀꯩꯒꯨꯝꯕ ꯈꯔ ꯌꯥꯎꯔꯤꯁꯦ ꯁꯤꯒꯤꯕꯨꯗꯤ ꯑꯗꯨꯝ ꯑꯩꯈꯣꯏ ꯁꯥꯔ ꯍꯣꯏꯅ ꯍꯥꯏꯕ ꯃꯃꯟꯗꯣ ꯄꯤꯖꯔꯒꯦꯕ ꯑꯗꯣ ꯁꯥꯔ ꯍꯧꯖꯤꯛ ꯍꯧꯖꯤꯛ ꯑꯗꯨꯝ ꯑꯣꯟꯂꯥꯏꯟꯗ ꯑꯗꯨꯝ ꯀꯛ ꯌꯥꯒꯗ꯭ꯔꯥ ꯅꯠꯇ꯭ꯔꯥꯒꯅ ꯁꯥꯔ ꯍꯣꯏ ꯂꯥꯛꯑꯒ ꯑꯗꯨꯝ ꯀꯛ ꯌꯥꯒꯗ꯭ꯔꯥ ꯑꯣ ꯌꯥꯝ ꯅꯨꯡꯉꯥꯏꯖꯔꯦ ꯁꯥꯔ ꯑꯗꯣ ꯊꯦꯡꯀꯤꯌꯨ ꯁꯥꯔ ꯍꯣꯏꯅ ꯑꯩꯈꯣꯏ ꯑꯩꯈꯣꯏ ꯀꯟꯇꯦꯛ ꯇꯧꯕꯤꯔꯒ ꯋꯥꯔꯤ ꯁꯥꯕ ꯐꯪꯕꯁꯦ ꯌꯥꯝ ꯅꯨꯡꯉꯥꯏꯖꯔꯦ